ꯑꯩꯈꯣꯏꯅ ꯂꯥꯏꯅꯤꯡꯒꯤ ꯃꯔꯝꯗ ꯑꯩꯈꯣꯏꯅ ꯇꯧꯕ ꯁꯦꯕꯥ ꯍꯥꯏꯔꯒꯗꯤ ꯑꯩꯈꯣꯏ ꯃꯨꯁꯜꯃꯥꯟ ꯑꯃ ꯑꯣꯏꯅ ꯑꯩꯈꯣꯏꯅ ꯐ꯭ꯔꯥꯏꯗꯦꯒꯤ ꯂꯥꯏ ꯈꯨꯔꯨꯝꯕ ꯃꯇꯝꯗ ꯂꯥꯏ ꯈꯨꯔꯨꯝꯕ ꯆꯠꯇ꯭ꯔꯤꯉꯩꯒꯤ ꯃꯃꯥꯡꯗ ꯑꯩꯈꯣꯏꯅ ꯑꯩꯈꯣꯏꯒꯤ ꯂꯩꯀꯥꯏꯒꯤ ꯑꯀꯣꯏꯕ ꯁꯤꯠꯇꯣꯛ ꯁꯦꯡꯇꯣꯛꯄ ꯑꯗꯨꯒ ꯂꯥꯏꯁꯪꯒꯤ ꯑꯀꯣꯏꯕ ꯁꯤꯠꯇꯣꯛ ꯁꯦꯡꯇꯣꯛꯄ ꯂꯥꯏꯁꯪ ꯃꯅꯨꯡꯗꯣ ꯐꯖꯅ ꯋꯥꯏ ꯇꯩꯊꯣꯛꯄꯤꯕ ꯁꯤꯠꯇꯣꯛꯄ ꯁꯦꯡꯇꯣꯛꯄ ꯑꯗꯨꯒ ꯂꯥꯏꯁꯪ ꯃꯅꯨꯡꯗ ꯊꯥꯕ ꯐꯤꯔꯣꯜ ꯐꯤꯗꯥ ꯀꯩꯀꯥꯗꯣ ꯐꯖꯅ ꯁꯨꯗꯣꯛꯄ ꯆꯥꯝꯊꯣꯛꯄ ꯑꯗꯨꯃꯥꯏꯅ ꯇꯧꯔꯒ ꯑꯌꯨꯛ ꯂꯥꯏꯁꯪ ꯏꯔꯥꯏꯒꯤ ꯂꯥꯏ ꯈꯨꯔꯨꯝꯗ꯭ꯔꯤꯉꯩꯒꯤ ꯃꯃꯥꯡꯒꯤ ꯑꯌꯨꯛꯇꯨꯗ ꯑꯩꯈꯣꯏꯅ ꯑꯗꯨꯃꯥꯏꯅ ꯇꯧꯔꯒ ꯐꯖꯅ ꯁꯤꯠꯇꯣꯛ ꯁꯦꯡꯇꯣꯛꯑꯒ ꯁꯦꯕꯥ ꯇꯧꯋꯦ ꯑꯗꯨꯅ ꯑꯩꯈꯣꯏꯅ ꯁꯨꯃꯥꯏꯅ ꯇꯧꯕ ꯁꯦꯕꯥꯁꯤꯅ ꯑꯩꯈꯣꯏꯅ